ꯁꯤꯖꯦ ꯄꯣꯔꯣꯝꯄꯥꯠꯇ ꯂꯩꯕ ꯇ꯭ꯔꯥꯕꯦꯜꯂꯤꯡ ꯑꯦꯖꯦꯟꯁꯤꯒꯤ ꯄꯥꯎ ꯐꯥꯎꯕ ꯌꯥꯕ ꯅꯝꯕꯔ ꯑꯣꯏꯗꯣꯏꯔꯣ ꯑꯩꯈꯣꯏꯁꯦ ꯕꯩꯖꯨ ꯀꯟꯁꯜꯇꯦꯟ ꯁꯔꯕꯤꯁꯀꯤꯗꯒꯤ ꯂꯥꯛꯆꯕꯅꯦꯕꯀꯣ ꯑꯗꯣ ꯃꯃꯥꯡꯗ ꯑꯩꯈꯣꯏ ꯍꯣꯇꯦꯜ ꯀ꯭ꯂꯥꯁꯤꯛꯀꯤꯇ ꯂꯩꯕ ꯑꯗ ꯃꯃꯥꯡꯗ ꯑꯩꯈꯣꯏꯅ ꯕꯨꯛ ꯇꯧꯈꯤꯕ ꯀꯦꯐꯇꯣ ꯃꯥꯒꯤ ꯒꯥꯔꯤ ꯅꯝꯕꯔꯁꯦ ꯑꯦꯝ ꯑꯦꯟ ꯖꯤꯔꯣ ꯁꯕꯦꯟ ꯑꯦ ꯋꯥꯟ ꯖꯤꯔꯣ ꯖꯤꯔꯣ ꯐꯥꯏꯐꯅꯦ ꯑꯗꯣ ꯃꯊꯪꯒꯤ ꯂꯥꯛꯀꯗꯧꯔꯤꯕ ꯋꯤꯛꯁꯤꯒꯤ ꯃꯟꯗꯦ ꯅꯨꯃꯤꯠꯁꯦ ꯁꯤꯗꯁꯨ ꯑꯩꯈꯣꯏꯁꯦ ꯁꯤꯒꯤ ꯒꯥꯔꯤ ꯅꯝꯕꯔ ꯃꯁꯥꯃꯛ ꯒꯥꯔꯤ ꯃꯁꯥꯃꯛꯁꯦ ꯕꯨꯛ ꯇꯧꯕ ꯄꯥꯝꯃꯦꯕꯀꯣ ꯑꯗꯨ ꯂꯥꯏꯟ ꯂꯧꯕ ꯌꯥꯒꯗ꯭ꯔꯥ ꯎꯝ ꯍꯣꯏ ꯑꯧ ꯑꯃꯨꯛꯇ ꯂꯥꯏꯟ ꯂꯧꯕꯤꯌꯣ ꯑꯥ ꯌꯥꯝ ꯅꯨꯡꯉꯥꯏꯖꯔꯦ